ꯑꯩꯅ ꯃꯤꯁꯣꯗꯒꯤ ꯀꯨꯔꯇꯤ ꯑꯃ ꯀꯛꯑꯦ ꯄꯤꯡ ꯃꯆꯨꯒꯤ ꯀꯣꯇꯟꯒꯤ ꯑꯦꯜ ꯁꯥꯏꯖꯇꯅꯤ ꯑꯩꯅ ꯑꯣꯐꯔꯗꯒꯤ ꯂꯧꯕꯅꯤ ꯂꯨꯄꯥ ꯂꯤꯁꯤꯡ ꯑꯃ ꯄꯤꯗꯅ ꯑꯗꯣ ꯂꯨꯄꯥ ꯆꯥꯇ꯭ꯔꯦꯠꯇ ꯂꯧꯍꯧꯕꯅꯤ